ꯑꯩꯈꯣꯏ ꯈꯨꯡꯒꯪꯒꯤ ꯑꯣꯏꯅꯗꯤ ꯍꯧꯖꯤꯛꯀꯤ ꯍꯧꯖꯤꯛ ꯃꯇꯝꯗ ꯏꯖꯨꯀꯦꯁꯟ ꯌꯥꯎꯗꯕ ꯃꯤꯁꯤꯗꯤ ꯌꯥꯝꯅ ꯍꯟꯊꯅ ꯈꯜꯂꯦ ꯍꯟꯊꯅ ꯈꯟꯕꯁꯤ ꯑꯗꯨꯅ ꯑꯩꯈꯣꯏꯒꯤ ꯈꯨꯂꯛ ꯈꯨꯡꯒꯪꯗꯗꯤ ꯌꯥꯝꯅꯁꯨ ꯂꯥꯏꯔꯤꯛ ꯍꯩꯕꯁꯦ ꯂꯩ ꯏꯖꯨꯀꯦꯁꯟꯁꯤꯗ ꯌꯥꯝ ꯋꯥꯡꯕ ꯃꯤꯁꯨ ꯌꯥꯝ ꯂꯩꯇꯦ ꯑꯗꯨꯅ ꯃꯃꯥ ꯃꯄꯥꯁꯤꯡꯅꯁꯨ ꯌꯥꯝꯅ ꯂꯥꯏꯔꯤꯛꯁꯤ ꯇꯝꯍꯟꯅꯤꯡꯉꯤ ꯑꯗꯨꯒ ꯀꯔꯤ ꯑꯉꯥꯡꯁꯤꯡꯁꯤꯁꯨ ꯌꯥꯝꯅꯁꯨ ꯇꯝꯍꯟꯅꯤꯡꯉꯤ ꯇꯝꯅꯤꯡꯕꯁꯤꯅ ꯇꯝꯅꯤꯡꯉꯁꯨ ꯃꯣꯏꯗꯤ ꯌꯥꯝ ꯄꯩꯁꯥꯁꯨ ꯂꯩꯖꯗꯕꯅꯤꯅ ꯀꯩꯗꯧꯋꯤ ꯑꯋꯥꯕꯁꯨ ꯇꯥꯕꯅꯤꯅ ꯃꯌꯥꯝꯅꯁꯨ ꯃꯤ ꯈꯔꯗꯤ ꯑꯣꯛꯇꯣ ꯊꯧꯔꯒ ꯔꯤꯛꯁꯣ ꯊꯧꯔꯒ ꯈꯣꯠꯂꯒ ꯍꯤꯡꯉꯤꯕ ꯃꯤꯇꯅꯤ ꯏꯟꯁꯥꯡ ꯅꯥꯄꯤ ꯈꯔ ꯌꯣꯜꯂ ꯈꯣꯠꯂꯒ ꯑꯗꯨꯝꯕꯗ ꯍꯤꯡꯕꯅꯤꯅ ꯄ꯭ꯔꯥꯏꯚꯦꯠ ꯁ꯭ꯀꯨꯜ ꯑꯇꯥꯡ ꯑꯇꯥꯡꯕꯗꯤ ꯀꯩꯗꯧꯕ ꯉꯝꯗꯦ ꯑꯗꯨꯒ ꯃꯦꯝꯕꯔꯁꯤꯡꯅꯁꯨ ꯌꯥꯝꯅꯁꯨ ꯃꯇꯦꯡ ꯄꯥꯡꯕꯤꯗꯦ ꯈꯨꯂꯥꯛꯄꯅꯁꯨ ꯎꯕꯤꯗꯦ ꯇꯨꯏꯁꯟ ꯐꯤꯁ ꯀꯩꯀꯩꯁꯨ ꯍꯨꯟꯕ ꯉꯝꯗꯦ ꯉꯝꯗꯕꯅ ꯃꯔꯝ ꯑꯣꯏꯗꯅ ꯑꯗꯨꯒ ꯗ꯭ꯔꯦꯁꯁꯤꯡꯁꯨ ꯂꯩꯕ ꯉꯝꯗꯕꯅ ꯃꯔꯝ ꯑꯣꯏꯗꯨꯅ ꯀꯩꯗꯧꯗ꯭ꯔꯦ ꯄꯦꯔꯦꯟꯁꯁꯤꯡꯅꯁꯨ ꯌꯥꯝꯅ ꯏꯐꯣꯔꯠ ꯇꯧꯁꯤꯟꯕ ꯉꯝꯗ꯭ꯔꯦ ꯁ꯭ꯀꯨꯜꯁꯤꯁꯨ ꯂꯥꯞꯄꯅꯤꯅ ꯑꯗꯨꯗ ꯆꯪꯒꯗꯕ ꯄꯩꯁꯥ ꯈꯣꯠꯀꯗꯕ ꯄꯩꯁꯥ ꯑꯗꯨ ꯃꯣꯏꯁꯨ ꯂꯩꯇꯕꯅ ꯃꯔꯝ ꯑꯣꯏꯗꯨꯅ ꯄ꯭ꯔꯥꯏꯚꯦꯠ ꯁ꯭ꯀꯨꯜꯁꯨ ꯌꯥꯝꯅ ꯊꯥꯅꯤꯡꯗ꯭ꯔꯦ ꯑꯗꯨꯏ ꯃꯇꯨꯡ ꯏꯟꯅ ꯒꯣꯔꯃꯦꯟꯁꯤꯗ ꯊꯥꯕꯅꯤ ꯒꯣꯔꯃꯦꯟꯒꯤ ꯁ꯭ꯀꯨꯜꯁꯤꯗ ꯃꯣꯏꯅ ꯊꯥꯕꯅꯤ ꯇꯝꯍꯟꯅꯤꯡꯉꯃꯤꯅ ꯀꯔꯤ ꯎꯄꯥꯏ ꯂꯩ ꯊꯥꯔꯦ ꯊꯥꯔꯒ ꯊꯥꯔ ꯃꯇꯨꯡꯁꯤꯗ ꯒꯣꯔꯃꯦꯟꯒꯤꯁꯤꯗ ꯐꯦꯁꯤꯂꯤꯇꯤꯁꯦ ꯌꯥꯝꯅ ꯄꯤꯗꯦ ꯄꯤꯕꯨꯗꯤ ꯑꯣꯖꯥꯒꯤ ꯇꯣꯂꯣꯞ ꯀꯩꯀꯩꯗꯤ ꯐꯖꯅ ꯄꯤꯕ ꯑꯣꯖꯥꯁꯤꯡꯁꯤꯅꯗꯤ ꯌꯥꯝꯅ ꯏꯟꯇꯔꯦꯁ ꯂꯩꯅ ꯁ꯭ꯀꯨꯜꯗ ꯂꯥꯛꯑꯦ ꯍꯤꯞꯇꯣꯛꯑ ꯂꯩꯅꯤ ꯈꯣꯠ ꯂꯩ ꯑꯗꯨꯒ ꯍꯥꯏꯗꯤ ꯉꯁꯤ ꯂꯥꯛꯑꯅꯤ ꯍꯞꯇꯥ ꯑꯃ ꯂꯦꯞꯈ꯭ꯔꯅꯤ ꯊꯥ ꯑꯃ ꯂꯦꯞꯈ꯭ꯔꯅꯤ ꯊꯥ ꯑꯃꯒꯤ ꯃꯅꯨꯡꯗ ꯑꯃꯨꯛꯇꯪꯕꯨ ꯂꯥꯛꯄ ꯌꯥꯎꯋꯤ ꯌꯥꯎꯕꯁꯤꯅ ꯃꯔꯝ ꯑꯣꯏꯗꯅ ꯌꯥꯝꯅ ꯑꯉꯥꯡꯁꯤꯡꯁꯨ ꯂꯥꯏꯔꯤꯛ ꯇꯝꯅꯤꯡꯕꯗꯨꯁꯨ ꯏꯟꯇꯔꯦꯁꯁꯨ ꯍꯜꯂꯛꯏ ꯑꯗꯨꯒ ꯔꯤꯌꯦꯜ ꯏꯖꯨꯀꯦꯁꯟꯗꯣ ꯐꯪꯉꯛꯇꯦ ꯐꯪꯉꯛꯇꯕꯅ ꯃꯔꯝ ꯑꯣꯏꯗꯅ ꯀꯔꯤ ꯍꯥꯏꯇꯥꯔꯦ ꯁꯤꯁꯤ ꯀꯔꯤꯗ ꯑꯉꯥꯡꯁꯤꯡꯗ ꯌꯥꯝꯅ ꯀꯥꯟꯅꯕꯗ ꯀꯥꯟꯅꯕ ꯏꯖꯨꯀꯦꯁꯟꯁꯦ ꯑꯉꯥꯡꯗ ꯀꯥꯟꯅꯕ ꯄꯤꯒꯗꯕꯗꯨ ꯄꯤꯗ꯭ꯔꯦ ꯁꯣꯝꯗ ꯑꯉꯥꯡꯁꯤꯡꯁꯤ ꯂꯥꯏꯔꯤꯛ ꯇꯝꯅꯤꯡꯕꯩ ꯃꯍꯨꯠꯇ ꯂꯥꯡꯉ ꯈꯣꯠꯂ ꯂꯩꯉꯤꯡꯉꯦ ꯑꯗꯨꯅ ꯒꯣꯕꯔꯃꯦꯟꯗ ꯑꯩꯈꯣꯏꯅ ꯍꯥꯏꯅꯤꯡꯕꯗꯤ ꯒꯣꯔꯃꯦꯟ ꯁ꯭ꯀꯨꯜ ꯄꯤꯔꯤꯕꯁꯤꯡꯁꯤ ꯌꯥꯔꯒꯗꯤ ꯌꯥꯔꯒꯗꯤ ꯐꯖꯅ ꯃꯇꯤꯛ ꯃꯇꯤꯛ ꯆꯥꯅ ꯄꯤꯕꯤꯌꯨ ꯁꯤꯇꯅꯤ ꯍꯥꯏꯖꯅꯤꯡꯉꯤꯁꯦ ꯁꯤꯗ ꯃꯤꯁꯨ ꯑꯋꯥꯕ ꯏꯟꯗꯤꯌꯥ ꯍꯥꯏꯕꯁꯤ ꯑꯋꯥꯕ ꯑꯌꯥꯝꯕ ꯑꯦꯒ꯭ꯔꯤꯀꯜꯆꯔ ꯇꯧꯔꯒ ꯍꯤꯡꯂꯤꯕ ꯃꯤꯇꯅꯤ ꯑꯋꯥꯕ ꯅꯨꯡꯉꯥꯏꯕ ꯃꯤ ꯑꯝꯇ ꯅꯠꯇꯦ ꯆꯥꯎꯈꯠꯄ ꯆꯥꯎꯈꯠꯂꯛꯄ ꯗꯦꯚꯦꯂꯞꯄꯤꯡ ꯀꯟꯇ꯭ꯔꯤ ꯑꯣꯏꯕꯅꯤꯅ ꯗꯦꯚꯦꯂꯞ ꯑꯣꯏꯍꯟꯁꯦꯅ ꯍꯥꯏꯕꯒꯤ ꯋꯥꯅꯤ ꯗꯦꯚꯂꯞ ꯑꯣꯏꯗꯣꯏꯁꯤ ꯂꯥꯏꯔꯤꯛ ꯇꯝꯃꯒ ꯈꯣꯠꯂꯒꯅꯤ ꯍꯧꯖꯤꯛꯇꯤ ꯑꯌꯥꯝꯕ ꯒꯣꯔꯃꯦꯟ ꯖꯣꯞꯁꯤ ꯄꯩꯁꯥ ꯄꯤꯔ ꯆꯪꯅꯔꯦ ꯑꯗꯨꯗꯨꯅ ꯀꯩꯗꯧꯗ꯭ꯔꯦ ꯁꯤꯁꯤꯅ ꯃꯔꯝ ꯑꯣꯏꯗꯅ ꯑꯝꯇ ꯁ꯭ꯀꯨꯜꯁꯤꯡꯁꯤꯕꯨ ꯃꯔꯝ ꯆꯥꯍꯜꯂꯨ ꯆꯥꯍꯟꯕꯤꯌꯨ ꯁꯔꯀꯥꯔꯗ ꯍꯥꯏꯖꯒꯗꯕꯗꯤ ꯑꯩꯅ ꯍꯟꯅ ꯍꯟꯅ ꯍꯥꯏꯖꯒꯗꯕꯗꯤ ꯑꯗꯨꯗꯨꯅ ꯑꯝꯇ ꯌꯥꯍꯟꯕꯤꯌꯨ ꯁꯤꯒꯤ ꯁ꯭ꯀꯨꯜ ꯂꯥꯞꯄ ꯈꯣꯠꯄꯁꯤ ꯁꯤꯇꯅꯤ ꯑꯩꯈꯣꯏꯅ ꯍꯥꯏꯅꯤꯡꯉꯤꯁꯤ ꯑꯉꯥꯡꯁꯤꯡꯗ ꯀꯥꯟꯅꯕ ꯄꯤꯁꯤ